ꯑꯩꯅ ꯏꯍꯥꯟ ꯍꯥꯟꯅ ꯁꯥꯕ ꯇꯝꯖꯕ ꯑꯩꯒꯤ ꯑꯍꯥꯟꯕ ꯁꯥꯕ ꯐꯅꯦꯛꯁꯦ ꯑꯩꯈꯣꯏꯒꯤ ꯏꯆꯦꯁꯤꯡ ꯑꯃꯗ ꯑꯩꯅ ꯄꯤꯌꯦ ꯑꯗꯣ ꯄꯤꯕꯗꯣ ꯃꯇꯝꯗ ꯃꯥꯅꯁꯨ ꯌꯥꯝ ꯍꯥꯏꯗꯤ ꯐꯖꯕ ꯐꯖꯗꯕ ꯍꯔꯥꯎ ꯍꯔꯥꯎꯅ ꯃꯥꯅꯁꯨ ꯑꯗꯨꯝ ꯍꯔꯥꯎ ꯍꯔꯥꯎꯅ ꯑꯗꯨꯝ ꯂꯧꯈꯤ ꯑꯗꯨꯒ ꯃꯥꯅ ꯑꯩꯉꯣꯟꯗ ꯃꯥꯅ ꯃꯁꯥꯅ ꯃꯈꯨꯠꯅ ꯁꯥꯖꯕ ꯂꯩꯒꯤ ꯄꯣꯂꯥꯡ ꯑꯃ ꯑꯩꯉꯣꯟꯗ ꯑꯃꯨꯛ ꯄꯤꯕꯤꯔꯛꯑꯦ ꯑꯗꯣ ꯑꯩꯅꯁꯨ ꯏꯆꯦꯅ ꯄꯤꯔꯛꯄꯗꯣ ꯌꯥꯝ ꯍꯔꯥꯎ ꯍꯔꯥꯎꯅ ꯑꯗꯨꯝ ꯂꯧꯋꯦ ꯅꯨꯡꯁꯤꯅ ꯆꯦꯛꯁꯟꯅꯁꯨ ꯑꯗꯨꯝ ꯊꯝꯃꯦ ꯍꯧꯖꯤꯛꯁꯨ ꯑꯗꯨꯒ ꯈꯨꯠꯅ ꯁꯥꯕ ꯄꯣꯠꯁꯦ ꯌꯥꯝ ꯄꯥꯝꯃꯦ ꯍꯥꯏꯗꯤ ꯀꯩꯒꯤꯅꯣ ꯍꯥꯏꯗ ꯌꯦꯡꯕꯗꯁꯨ ꯌꯥꯝꯅ ꯐꯖꯩ ꯑꯗꯨꯒ ꯍꯥꯏꯗꯤ ꯈꯪꯗꯦ ꯈꯨꯠꯅ ꯁꯥꯕ ꯄꯣꯠꯁꯤꯅ ꯍꯦꯟꯅ ꯑꯗꯨꯝ ꯌꯦꯡꯕꯗꯁꯨ ꯃꯒꯨꯟ ꯑꯗꯨꯝ ꯂꯩꯅ ꯂꯨꯝꯅ ꯑꯗꯨꯝ ꯎꯏ ꯑꯗꯨꯅ ꯃꯌꯥꯝꯅꯁꯨ ꯌꯥꯝꯅ ꯄꯥꯝꯅꯕꯅꯤꯅ ꯑꯩꯅꯁꯨ ꯑꯗꯨꯝ ꯄꯥꯝꯃꯦ ꯈꯨꯠꯅ ꯁꯥꯕ ꯄꯣꯠꯁꯦ